ꯑꯩ ꯃꯔꯥꯊꯣꯟ ꯀꯩꯀꯥ ꯆꯦꯟꯕ ꯈꯣꯠꯄꯒꯤ ꯀꯩꯅꯣ ꯇꯧꯕ ꯅꯠꯇꯦꯗ ꯑꯗꯨꯗꯨꯒꯤꯗꯃꯛꯇ ꯆꯦꯟꯕ ꯅꯠꯇꯦꯗ ꯄ꯭ꯔꯤꯄꯤꯌꯔ ꯀꯩꯀꯥ ꯇꯧꯕꯒꯤ ꯍꯥꯏꯗꯤ ꯁꯨꯝ ꯕꯦꯗꯃꯤꯟꯇꯟ ꯁꯥꯟꯅꯕꯒꯤ ꯑꯩꯈꯣꯏꯒꯤ ꯐꯤꯖꯤꯀꯦꯜ ꯋꯥꯔꯛ ꯑꯥꯎꯠ ꯇꯧꯕꯗꯣ ꯑꯗꯨꯗꯨꯒꯤꯅꯤꯗ